ꯍꯦꯛꯇ ꯄꯣꯛꯂꯤꯕ ꯄꯣꯛꯇ ꯉꯥꯏꯔꯤꯕ ꯑꯉꯥꯡꯁꯤꯡꯒꯤ ꯑꯀꯣꯏꯕꯗ ꯂꯨꯅ ꯅꯥꯟꯅ ꯊꯝꯅꯕ ꯑꯃꯁꯨꯡ ꯃꯣꯠꯅ ꯂꯩꯕꯒꯤ ꯐꯤꯚꯝ ꯑꯗꯨ ꯑꯩꯈꯣꯏꯅ ꯀꯔꯝ ꯍꯥꯏꯅ ꯁꯦꯝꯒꯗꯕꯅꯣ ꯍꯥꯏꯕꯗꯨꯒꯤ ꯃꯔꯝ ꯈꯔ ꯍꯥꯏꯒꯦ ꯑꯩꯈꯣꯏꯒꯤ ꯅꯥꯛꯇ ꯂꯩꯔꯤꯕ ꯅꯥꯂꯥꯁꯤꯡ ꯑꯃꯁꯨꯡ ꯑꯩꯈꯣꯏꯒꯤ ꯁꯔꯥꯎꯟꯗꯤꯡ ꯑꯦꯔꯤꯌꯥꯁꯤ ꯐꯖꯅ ꯅꯥꯟꯅ ꯊꯝꯗ꯭ꯔꯗꯤ ꯍꯦꯛꯇ ꯄꯣꯛꯂꯤꯕ ꯑꯉꯥꯡꯁꯤꯡꯁꯤ ꯍꯦꯛꯇ ꯅꯥꯒꯅꯤ ꯑꯗꯨꯅ ꯑꯗꯨꯅ ꯑꯩꯈꯣꯏꯒꯤ ꯌꯨꯝꯂꯛꯇ ꯂꯩꯔꯤꯕ ꯅꯥꯂꯥꯁꯤꯡꯁꯤꯡ ꯏꯁꯤꯡ ꯀꯣꯟ ꯈꯣꯏꯁꯤꯁꯤ ꯐꯖꯅ ꯅꯥꯟꯅ ꯊꯝꯒꯗꯕꯅꯤ ꯑꯗꯨꯅ ꯃꯔꯨ ꯑꯣꯏꯅ ꯐꯤꯔꯣꯜ ꯑꯩꯈꯣꯏꯅ ꯁꯦꯠꯂꯤꯕ ꯐꯤꯔꯣꯜ ꯑꯁꯤ ꯈꯣꯏꯁꯤ ꯐꯖꯅ ꯁꯦꯠ ꯁꯨꯔꯒ ꯂꯤꯠꯀꯗꯕꯅꯤ ꯑꯗꯨꯅ ꯃꯔꯝ ꯑꯣꯏꯅ ꯑꯩꯈꯣꯏꯒꯤ ꯑꯉꯥꯡ ꯑꯁꯤ ꯍꯥꯏꯖꯤꯅꯤꯛ ꯑꯣꯏꯅ ꯂꯩꯕ ꯉꯝꯃꯦ ꯍꯥꯏꯕꯁꯤ ꯍꯥꯏꯔꯤꯕꯅꯤ